ꯑꯩꯍꯥꯛ ꯑꯁꯤ ꯍꯛꯆꯥꯡ ꯅꯨꯡꯉꯥꯏꯇꯕꯅ ꯃꯔꯝ ꯑꯣꯏꯔꯒ ꯃꯅꯥꯛ ꯅꯛꯄ ꯀ꯭ꯂꯤꯅꯤꯛ ꯑꯃꯁꯨꯡ ꯄ꯭ꯔꯥꯏꯃꯔꯤ ꯍꯦꯜꯠ ꯁꯦꯟꯇꯔꯒꯨꯝꯕ ꯑꯗꯨꯒ ꯅꯠꯇ꯭ꯔꯁꯨ ꯑꯄꯤꯛꯅ ꯍꯣꯁꯄꯤꯇꯥꯜ ꯑꯃ ꯊꯤꯔꯛꯄꯅꯤ ꯑꯗꯨꯅ ꯑꯩꯁꯦ ꯒꯨꯒꯜ ꯃꯦꯞ ꯁꯤꯖꯤꯟꯅꯅꯤꯡꯉꯦ ꯑꯗꯨꯒ ꯑꯩ ꯑꯩꯒꯤ ꯂꯩꯐꯝꯗꯒꯤꯅ ꯑꯗꯨ ꯆꯠꯄꯗ ꯀꯌꯥꯝꯃꯨꯛ ꯌꯥꯝꯅ ꯂꯥꯞꯄꯒꯦ ꯑꯗꯨꯒ ꯀꯔꯤ ꯒꯥꯔꯤ ꯇꯣꯡꯕ ꯌꯥꯕꯒꯦ ꯑꯗꯨꯒ ꯑꯩꯅ ꯑꯗꯨ ꯆꯪꯕ ꯃꯇꯝꯗ ꯀꯔꯤ ꯀꯔꯤ ꯆꯪꯕꯒꯦ ꯍꯥꯏꯕꯗꯨ ꯈꯪꯅꯤꯡꯉꯦ ꯑꯗꯨꯒ ꯑꯗꯨ ꯅꯠꯇꯕ ꯑꯇꯣꯞꯄ ꯀ꯭ꯂꯤꯅꯤꯛ ꯃꯅꯥꯛꯇ ꯑꯩꯒꯤ ꯂꯩꯐꯝꯗꯒꯤ ꯃꯅꯥꯛꯇ ꯈ꯭ꯋꯥꯏꯗꯒꯤ ꯅꯛꯄ ꯀ꯭ꯂꯤꯅꯤꯛꯇꯣ ꯀꯔꯝ ꯀꯔꯝꯕ ꯂꯩꯕꯅꯣ ꯍꯥꯏꯕꯁꯨ ꯈꯪꯅꯤꯡꯉꯦ ꯑꯗꯨꯒ ꯑꯩꯅ ꯆꯠꯄ ꯂꯝꯕꯤꯁꯤꯗ ꯒꯥꯔꯤꯒꯤ ꯆꯠꯊꯣꯛ ꯆꯠꯁꯤꯟꯒꯤ ꯇ꯭ꯔꯥꯟꯁꯄꯣꯔꯠꯇꯦꯁꯟꯒꯤ ꯈꯨꯗꯣꯡꯆꯥꯗꯕ ꯂꯩꯕ ꯖꯥꯠꯂ ꯅꯠꯇ꯭ꯔꯁꯨ ꯒꯥꯔꯤ ꯋꯥꯏꯅꯕ ꯒꯥꯔꯤꯒꯨꯝꯕ ꯂꯩꯕ ꯖꯥꯠꯂ ꯅꯠꯇ꯭ꯔꯒ ꯍꯣꯁꯄꯤꯇꯥꯜꯁꯦ ꯃꯣꯏ ꯍꯣꯁꯄꯤꯇꯥꯜꯁꯦ ꯁꯨꯇꯤꯒꯨꯝꯕ ꯂꯩꯕꯖꯥꯠꯂ ꯍꯥꯏꯕꯁꯨ ꯈꯪꯅꯤꯡꯉꯦ ꯑꯗꯨꯒ ꯍꯣꯁꯄꯤꯇꯥꯜꯒꯤ ꯍꯣꯁꯄꯤꯇꯥꯜ ꯆꯪꯕꯗ ꯀꯔꯤ ꯀꯔꯤ ꯀꯔꯤ ꯀꯔꯤ ꯗꯔꯀꯥꯔ ꯑꯣꯏꯒꯦ ꯑꯗꯨꯒ ꯂꯝꯕꯤ ꯆꯠꯄꯗ ꯂꯝꯕꯤ ꯆꯠꯄꯗ ꯂꯝꯕꯤꯁꯦ ꯐꯕ꯭ꯔꯥ ꯅꯠꯇ꯭ꯔꯒ ꯍꯣꯔꯦꯟ ꯑꯩꯅ ꯆꯠꯄꯀꯥꯟꯗ ꯑꯅꯥꯕ ꯑꯩ ꯑꯅꯥꯕꯅꯤꯅ ꯌꯥꯝꯅ ꯈꯨꯗꯣꯡꯆꯥꯔꯣꯏꯗ꯭ꯔꯥ ꯌꯥꯝꯅ ꯍꯩꯅꯔꯣꯏꯗ꯭ꯔꯥ ꯒꯨꯝꯕꯁꯨ ꯈꯪꯅꯤꯡꯉꯦ ꯑꯗꯨꯒ ꯑꯩꯍꯥꯛꯁꯦ ꯍꯧꯖꯤꯛ ꯍꯛꯆꯥꯡ ꯌꯥꯝꯅ ꯅꯨꯡꯉꯥꯏꯇꯕꯤꯗ ꯌꯨꯝꯗ ꯂꯩꯔꯦ ꯐꯣꯟꯒꯤ ꯃꯇꯦꯡꯅ ꯑꯩꯁꯦ ꯑꯁꯤꯒꯨꯝꯕꯁꯦ ꯌꯥꯝꯅ ꯈꯪꯅꯤꯡꯉꯦ ꯀꯌꯥꯝ ꯂꯥꯞꯅ ꯆꯠꯈꯤꯗꯣꯏꯅꯣ ꯑꯗꯨꯒ ꯀꯗꯥꯏ ꯃꯐꯝꯗꯅꯣ ꯑꯅꯥꯕꯅꯤꯅ ꯑꯅꯥꯕ ꯄꯨꯔꯒ ꯊꯤꯗꯣꯛ ꯊꯤꯖꯤꯟ ꯇꯧꯕꯁꯨ ꯅꯨꯡꯉꯥꯏꯇꯦ ꯑꯗꯨꯝ ꯑꯩꯅ ꯆꯠꯀꯗꯧꯕ ꯃꯐꯝꯗꯣ ꯈꯪꯗꯣꯛꯑꯒ ꯍꯥꯟꯅ ꯆꯠꯄ ꯄꯥꯝꯃꯦ